ꯁꯥꯔ ꯑꯩ ꯆꯥꯛ ꯆꯥꯕ ꯀꯨꯏꯗ꯭ꯔꯤꯗ ꯍꯧꯖꯤꯛ ꯈꯛ ꯉꯥꯏꯔꯤ ꯆꯥꯈꯤꯕ ꯁꯥꯔꯗꯤ ꯆꯥꯔꯕꯣ ꯑꯣ ꯉꯁꯥꯏ ꯁ꯭ꯀꯨꯜ ꯍꯜꯂꯀꯑꯒ ꯑꯩ ꯇꯨꯏꯁꯟ ꯆꯠꯂꯨꯕ ꯑꯗꯨꯒꯤ ꯍꯟꯖꯤꯜꯂꯛꯄꯗ ꯊꯦꯡꯉꯕ ꯉꯁꯤꯗꯤ ꯑꯗꯒꯤ ꯑꯣꯖꯥ ꯑꯝꯁꯨ ꯎꯅꯔꯝꯕ ꯑꯩꯈꯣꯏ ꯍꯥꯟꯅ ꯑꯇꯣꯞꯄ ꯁ꯭ꯀꯨꯜꯗ ꯄꯨꯔꯝꯕꯒꯤ ꯑꯗꯨꯒ ꯃꯥꯒ ꯋꯥꯔꯤ ꯋꯥꯇꯥꯏ ꯈꯔ ꯇꯧꯔꯝꯕ ꯑꯗꯨꯗ ꯑꯩꯁꯦ ꯍꯟꯖꯤꯜꯂꯛꯄꯗ ꯈꯔ ꯊꯦꯡꯈ꯭ꯔꯕ ꯍꯧꯖꯤꯛ ꯆꯠꯂꯤꯌꯦ ꯑꯩ ꯑꯗꯨ ꯆꯠꯂꯨꯔꯒ ꯍꯜꯂꯛꯄꯗ ꯎꯝ ꯁꯥꯔꯗꯤ ꯑꯦꯟꯁꯥꯡ ꯀꯔꯤ ꯆꯥꯕꯅꯣ ꯑꯣ ꯑꯦꯟꯁꯥꯡ ꯌꯥꯝ ꯍꯥꯎꯏꯅꯦ ꯁꯥꯔꯒꯤꯗꯨꯗꯤ ꯉꯁꯥꯏ ꯁ꯭ꯀꯨꯜ ꯍꯜꯂꯛꯑꯒ ꯑꯗꯨꯝ ꯌꯨꯝ ꯂꯣꯝꯗ ꯗꯥꯏꯔꯦꯛ ꯆꯠꯂ ꯑꯇꯣꯞꯄꯗ ꯍꯥꯏꯗꯣꯛꯎꯕ ꯌꯥꯎꯕ꯭ꯔꯣ ꯁꯥꯔ ꯖꯨꯒꯤꯟꯗ꯭ꯔꯣꯅ ꯎꯔꯝꯅꯦ ꯃꯥ ꯍꯥꯏꯕ ꯌꯥꯝꯗꯦꯗ ꯃꯣꯏ ꯑꯉꯥꯡ ꯀꯨꯟ ꯃꯨꯛꯇ ꯇꯧꯕꯅꯤꯗ ꯃꯣꯏ ꯕꯦꯁ ꯑꯍꯨꯝ ꯈꯥꯏꯗꯣꯛꯑꯦ ꯄꯨꯂꯞ ꯐꯝꯕꯗꯤ ꯌꯥꯗꯃꯤꯅ ꯁꯥꯔꯗꯤ ꯍꯧꯖꯤꯛ ꯁ꯭ꯀꯨꯜ ꯍꯜꯂꯛꯑꯒ ꯀꯔꯤ ꯀꯔꯤ ꯍꯣꯠꯅꯔꯤꯒꯦ

ꯑꯗꯨ ꯋꯦꯗꯔꯁꯤ ꯐꯖꯅ ꯁꯥꯒꯠꯂꯤꯅꯦ ꯁꯥꯔ ꯑꯣ ꯑꯩꯅ ꯁꯥꯔꯗ ꯃꯔꯨ ꯑꯣꯏꯅ ꯇꯧꯔꯛꯏꯁꯦ ꯑꯩꯈꯣꯏ ꯄꯤꯌꯣꯟ ꯃꯇꯥꯡꯁꯤꯕꯨ ꯀꯔꯝ ꯍꯥꯏꯅ ꯇꯧꯁꯤꯒꯦ ꯁꯥꯔ ꯍꯣꯏꯗꯤ ꯑꯗꯨꯝ ꯆꯥꯟꯅꯕ꯭ꯔꯣ ꯅꯨꯡꯉꯥꯏꯕ꯭ꯔꯣ ꯄꯤꯌꯣꯟꯁꯤꯕꯨ ꯄꯤꯌꯣꯟ ꯀꯣꯛꯆꯥꯏꯒꯤ ꯋꯥꯔꯝꯁꯤ ꯒ꯭ꯌꯥꯟ ꯇꯥꯗꯦꯅꯦ ꯌꯨꯝꯈꯥꯏꯕꯝ ꯄꯤꯌꯣꯟ ꯀꯣꯛꯆꯥꯏꯒꯤ ꯋꯥꯔꯝꯁꯤ ꯒ꯭ꯌꯥꯟ ꯉꯁꯥꯏ ꯑꯩꯗꯤ ꯑꯉꯥꯡꯒꯣꯏ ꯆꯦ ꯆꯥꯡ ꯌꯦꯡ ꯈꯣꯠꯇ ꯂꯩꯔꯤꯉꯩꯗ ꯑꯝꯇ ꯂꯧꯔꯨꯔꯣ ꯍꯥꯏꯔꯒ ꯃꯥꯅ ꯂꯧꯅꯤꯡꯒꯨꯝ ꯆꯠꯅꯤꯡꯒꯨꯝ ꯆꯠꯅꯤꯡꯗꯒꯨꯝ ꯇꯧꯏ ꯌꯥꯝꯅ ꯎꯁꯤꯠ ꯊꯑꯣꯏꯗꯕ ꯗꯤꯁꯄ꯭ꯂꯤꯟ ꯃꯦꯟꯇꯦꯟ ꯇꯧꯗꯕ ꯑꯃ ꯌꯥꯎꯔꯤꯌꯦ ꯑꯣ ꯑꯗꯨꯅꯤꯅꯦ ꯃꯥꯁꯤ ꯌꯥꯝ ꯐꯔꯃꯕꯅꯤꯅꯦ ꯃꯁꯥꯁꯤ ꯍꯟꯗꯛ ꯈꯔ ꯗꯤꯄ꯭ꯔꯦꯁꯟ ꯆꯠꯄ ꯃꯥꯜꯂꯤꯅꯦ ꯃꯥ ꯎꯝ ꯑꯣ ꯃꯥꯟꯅꯤ ꯁꯥꯔ ꯀꯔꯤꯒꯁꯨ ꯋꯥꯔꯤꯁ ꯀꯁꯨ ꯈꯔ ꯋꯥꯏꯈꯥꯏꯅꯈ꯭ꯔ ꯃꯥꯜꯂꯤꯅꯦ ꯄꯤꯌꯣꯟꯗꯨꯒ ꯑꯣꯖꯥ ꯁꯥꯔꯗꯤ ꯅꯨꯃꯤꯠꯇꯨ ꯁ꯭ꯀꯨꯜ ꯂꯥꯛꯇ ꯃꯥꯜꯂꯦ ꯑꯣ ꯄ꯭ꯔꯤꯟꯁꯤꯄꯥꯜꯗ ꯐꯥꯏꯜ ꯑꯝꯇ ꯄꯤꯔꯨꯆꯣꯅ ꯃꯥꯒꯤꯁꯦ ꯃꯥꯒꯤ ꯂꯩꯇ ꯂꯥꯏꯔꯒꯤ ꯄꯤꯌꯣꯟ ꯌꯦꯡꯉꯒ ꯈꯤꯇ ꯇꯧꯔꯛꯑꯣ ꯈꯤꯇ ꯇꯧꯔꯛꯑꯣꯅ ꯍꯥꯏꯔꯒ ꯇꯧꯕꯖꯥꯠꯅꯤ ꯅꯨꯃꯤꯠꯇꯨꯗ ꯁꯥꯔ ꯋꯥꯔꯤꯁꯁꯨ ꯃꯊꯥ ꯁꯥꯔꯒ ꯂꯥꯛꯄꯖꯥꯠꯅꯤ ꯑꯗꯨꯗ ꯃꯥꯒꯤ ꯐꯦꯃꯂꯤ ꯇꯦꯟꯁꯟꯗꯨ ꯃꯉꯣꯟꯗ ꯑꯣꯏꯅ ꯄꯤꯖꯜꯂꯨꯔ ꯃꯥꯜꯂꯦꯅꯦ ꯈꯔ ꯑꯁꯥꯎꯕ ꯈꯔ ꯎꯠꯇꯅ ꯈꯣꯠꯇꯅ ꯈꯔ ꯇꯧꯔꯣ ꯃꯥꯜꯂꯦꯅꯦ ꯑꯗꯨꯗꯒꯤꯗꯤ ꯑꯣꯟꯖꯤꯜꯂꯒ ꯃꯥꯅ ꯑꯃꯨꯛꯀ ꯄꯤꯌꯣꯟ ꯃꯥꯅ ꯑꯃꯨꯛꯀ ꯂꯩꯈꯠꯇꯅ ꯇꯧꯔꯨ ꯃꯥꯜꯂꯦ ꯄ꯭ꯔꯤꯟꯁꯤꯄꯥꯜ ꯌꯧꯅꯩ ꯈꯣꯠꯅꯩ ꯍꯥꯏꯕ꯭ꯔꯥ ꯀꯩꯅꯣ ꯍꯥꯏꯌꯦꯅ ꯑꯩꯁꯨ ꯀ꯭ꯂꯥꯁ ꯂꯧꯔꯤꯉꯩꯗ ꯐꯖꯅ ꯋꯥꯔꯤꯗꯨ ꯇꯥꯔꯝꯗ꯭ꯔꯦ ꯍꯜꯂꯛꯑꯒ ꯍꯪꯒꯦ ꯇꯧꯕꯁꯨ ꯁꯣꯝꯗꯒꯤ ꯇ꯭ꯌꯨꯁꯟ ꯀꯔꯤ ꯀꯔꯤ ꯆꯠꯀꯗꯝꯅꯤꯅ ꯅꯪꯉꯔꯣꯏꯗ꯭ꯔꯥ ꯍꯦꯛ ꯊꯨꯅ ꯑꯩꯈꯣꯏꯁꯨ ꯄ꯭ꯔꯤꯟꯁꯤꯄꯥꯜꯗ ꯀꯝꯄ꯭ꯂꯦꯟ ꯑꯃ ꯇꯧꯔ ꯐꯖꯅ ꯇꯣꯂꯣꯞ ꯆꯥꯡ ꯅꯥꯏꯗ꯭ꯔꯤꯕ ꯑꯗꯒꯤ ꯄꯤꯌꯣꯟꯒꯤ ꯑꯁꯣꯏꯕ ꯁꯤꯟꯗꯣꯛ ꯁꯤꯟꯖꯤꯟ ꯈꯔ ꯅꯩꯅꯗ꯭ꯔꯗꯤ ꯌꯥꯔꯣꯏꯅꯦ ꯑꯗꯣ ꯁꯥꯔ ꯑꯩꯈꯣꯏ ꯁꯥꯔ ꯃꯉꯥ ꯇꯔꯨꯛ ꯄꯨꯟꯁꯤꯜꯂꯒ ꯑꯌꯥꯕ ꯈꯔ ꯄꯨꯟꯁꯤꯜꯂꯒ ꯑꯝꯇꯪ ꯀꯝꯄ꯭ꯂꯦꯟ ꯑꯃ ꯊꯥꯡꯒꯠꯇꯕ ꯌꯥꯔꯣꯏꯅꯦ ꯑꯣ ꯆꯨꯝꯃꯦ ꯆꯨꯝꯃꯦ ꯑꯗꯨꯅꯦ ꯄ꯭ꯔꯤꯟꯁꯤꯄꯥꯜꯗ ꯍꯥꯟꯅ ꯐꯖꯕ ꯔꯤꯀ꯭ꯋꯦꯁ ꯇꯧꯖꯔꯒ ꯏꯁꯇꯥꯞꯁꯤꯡ ꯑꯗꯒꯤ ꯇꯤꯆꯤꯡ ꯏꯁꯇꯥꯞꯁꯤꯡ ꯄꯨꯂꯞ ꯇꯧꯔꯒ ꯋꯥꯔꯤ ꯑꯃ ꯀꯝꯐꯥꯝ ꯇꯥꯊꯣꯛꯇꯕ ꯌꯥꯔꯣꯏꯅꯦ ꯆꯨꯝꯃꯃꯤ ꯁꯥꯔꯅ ꯍꯥꯏꯗꯣ ꯌꯥꯝ ꯐꯖꯕꯅꯦ ꯃꯗꯣ ꯃꯥꯁꯤ ꯈꯔ ꯁ꯭ꯀꯨꯜꯒꯤ ꯑꯦꯠꯃꯣꯁꯐꯤꯌꯔꯗ ꯑꯀꯥꯏꯕ ꯂꯥꯛꯀꯅꯦꯕ ꯍꯌꯦꯡ ꯑꯉꯥꯡ ꯏꯁꯇꯨꯗꯦꯟꯁꯤꯡꯅ ꯎꯈ꯭ꯔꯒꯁꯨ ꯌꯥꯝ ꯐꯔꯛ ꯇꯥꯔꯛꯀꯅꯦꯕ ꯑꯗꯣ ꯍꯧꯖꯤꯛꯄꯨ ꯀꯩꯗꯧꯔꯝꯃꯤꯅꯣ ꯁꯥꯔꯕꯣ ꯆꯨꯝꯃꯃꯦ ꯑꯗꯣ ꯁꯤꯟꯗ꯭ꯔꯣꯛꯄ꯭ꯔꯥ ꯀꯩꯗꯧꯕ꯭ꯔꯥ ꯍꯥꯏꯕꯗꯣ ꯄ꯭ꯔꯤꯟꯁꯤꯄꯥꯜꯅ ꯕꯥꯏ ꯄ꯭ꯔꯤꯟꯁꯤꯄꯥꯜꯗ ꯍꯥꯏꯔꯒ ꯐꯦꯀꯜꯇꯤ ꯃꯦꯝꯕꯔꯁꯤꯡꯗ ꯇꯥꯟꯅꯔꯒ ꯐꯖꯅ ꯃꯔꯝ ꯆꯥꯅ ꯀꯃꯤꯇꯤ ꯇꯨꯝꯊꯣꯛꯑꯣ ꯍꯣꯏ ꯊꯦꯡꯉꯦ ꯃꯇꯝꯁꯦ ꯄꯨꯡ ꯑꯥ ꯌꯧꯔꯦ ꯍꯣꯏ ꯐꯔꯦ ꯐꯔꯦ ꯊꯝꯃꯨ